ꯍꯧꯖꯤꯛꯐꯥꯎꯒꯤ ꯑꯣꯏꯅꯗꯤ ꯀ꯭ꯂꯕꯀꯤ ꯑꯗꯒꯤ ꯃꯌꯥꯝ ꯄꯨꯟꯅ ꯆꯦꯟꯕ ꯈꯣꯠꯄ ꯀꯝꯄꯤꯇꯤꯁꯟ ꯆꯥꯡꯗꯝꯅꯕ ꯌꯥꯎꯗ꯭ꯔꯤ ꯑꯗꯨꯕꯨ ꯆꯥꯡ ꯅꯥꯏꯅ ꯁꯨꯝ ꯆꯦꯜꯂꯕꯅꯤꯅ ꯑꯗꯨꯒꯨꯝꯕ ꯆꯥꯡꯗꯝꯅꯕꯒꯤꯗꯣ ꯌꯥꯎꯅꯤꯡꯉꯤ ꯌꯥꯎꯕꯗ ꯍꯩ ꯃꯊꯪ ꯃꯀꯣꯛ ꯇꯥꯕ ꯉꯝꯗ꯭ꯔꯒꯁꯨ ꯃꯗꯨꯗ ꯌꯥꯎꯔꯨꯕꯒꯤ ꯅꯨꯡꯉꯥꯏꯕꯗꯣ ꯑꯗꯨ ꯃꯌꯥꯝꯒ ꯄꯨꯜꯂꯒ ꯀꯝꯄꯤꯠ ꯇꯧꯔꯨꯕꯒꯤ ꯅꯨꯡꯉꯥꯏꯕꯗꯨ ꯌꯦꯡꯅꯤꯡꯉꯤ ꯀꯃꯥꯏ ꯇꯧꯒꯦꯗꯣ